ꯏꯝꯐꯥꯜ ꯋꯦꯁꯇ ꯂꯩꯔꯤꯕ ꯇꯣꯉꯥꯟ ꯇꯣꯉꯥꯟꯕ ꯆꯥꯎꯈꯠ ꯊꯧꯔꯥꯡꯒꯤ ꯃꯔꯨꯑꯣꯏꯕ ꯃꯁꯛ ꯑꯃ ꯍꯥꯏꯔꯒꯗꯤ ꯇ꯭ꯔꯥꯟꯁꯄꯣꯔꯇꯦꯁꯟꯗ ꯄꯤꯖꯅꯤꯡꯏ ꯃ ꯃ ꯃꯔꯝꯗꯤ ꯏꯝꯐꯥꯜ ꯋꯦꯁꯇ ꯃꯅꯤꯄꯨꯔꯒꯤ ꯑꯃꯠꯇ ꯉꯥꯏꯔꯕ ꯏꯝꯐꯥꯜ ꯏꯟꯇꯔꯅꯦꯁꯅꯦꯜ ꯏꯌꯥꯔꯄꯣꯠ ꯃꯌꯥꯝꯅ ꯇꯨꯂꯤꯍꯜ ꯏꯌꯥꯔꯄꯣꯔꯠ ꯍꯥꯏꯔꯒꯁꯨ ꯊꯣꯏꯗꯣꯛ ꯍꯦꯟꯗꯣꯛꯅ ꯈꯪꯅꯔꯤꯕ ꯏꯟꯇꯔꯅꯦꯁꯦꯜ ꯏꯌꯥꯔꯄꯣꯠ ꯑꯁꯤ ꯏꯝꯐꯥꯜ ꯋꯦꯁ ꯗꯤꯁꯇ꯭ꯔꯤꯛꯀꯤ ꯃꯅꯨꯡ ꯆꯟꯅ ꯂꯩꯕꯅꯤ